ꯑꯣ ꯀꯅꯥ ꯏꯍꯦ ꯏꯍꯦ ꯍꯦ ꯅꯨꯡꯉꯥꯏꯔꯤꯕ꯭ꯔꯣ ꯅꯣꯏ ꯒꯥꯔꯗꯦꯟ ꯅꯨꯡꯒꯥꯡ ꯀꯩꯒꯥꯡꯗꯤ ꯀꯃꯥꯏ ꯀꯃꯥꯏꯅ ꯇꯧꯔꯤꯒꯦ ꯑꯣ ꯍꯧꯖꯤꯛꯁꯤꯕꯨ ꯀꯔꯤ ꯀꯔꯤ ꯊꯥꯔꯤꯅꯣ ꯀꯃꯥꯏ ꯀꯃꯥꯏꯅ ꯇꯧꯔꯤꯅꯣ ꯍꯥꯏꯗꯤ ꯏꯟꯖꯥꯡ ꯅꯨꯡꯖꯥꯡꯅ ꯀꯃꯥꯏ ꯀꯃꯥꯏꯅ ꯇꯧꯔꯤꯅꯣ

ꯍꯪꯒꯥꯝ ꯅꯨꯡꯒꯥꯡ ꯍꯪꯒꯥꯝ ꯃꯇꯝꯅꯤꯅ ꯄꯥꯛꯇꯛꯅꯅ ꯊꯥꯔꯝꯃꯅꯤ

ꯑꯗꯣ ꯏꯂꯦꯛꯇ꯭ꯔꯤꯛ ꯏꯂꯦꯛꯇ꯭ꯔꯤꯛ ꯐꯪꯉꯗꯤ ꯇꯨꯜꯂꯨꯒꯨꯝꯕ ꯄꯥꯟꯁꯤꯜꯂꯒ ꯑꯗꯨꯝ ꯀꯥꯞꯄ ꯈꯣꯠꯄ ꯑꯗꯨ ꯑꯗꯨ ꯍꯧꯖꯤꯛꯇꯤ ꯗ꯭ꯔꯤꯐ ꯏꯔꯤꯒꯦꯠ ꯍꯥꯏꯗꯤ ꯑꯗꯨꯝꯕꯁꯦ ꯌꯥꯝ ꯇꯧꯅꯔꯝꯅꯦ ꯗ꯭ꯔꯤꯐ ꯇꯧꯔꯒ ꯇꯧꯕ ꯈꯣꯠꯄ ꯑꯗꯨꯝꯕꯗꯣ ꯑꯗꯣ ꯑꯗꯨꯝꯕ ꯇꯧꯁꯤꯜꯂꯒ ꯈꯔ ꯆꯥꯎꯅ ꯇꯧ ꯇꯧ ꯇꯧ ꯇꯧꯕꯗꯣ ꯌꯥꯏꯗꯅ ꯑꯣ ꯑꯦꯟꯖꯥꯡꯗꯤ ꯌꯣꯟꯕ ꯈꯣꯠꯄꯗꯤ ꯇꯧꯗ꯭ꯔꯣ ꯑꯗꯨꯝ ꯆꯥꯕꯩꯗꯪ ꯑꯣꯏꯔꯕꯣ ꯀꯃꯥꯏ ꯀꯃꯥꯏꯅ ꯇꯧꯔꯤꯅꯣ

ꯍꯣꯏ ꯑꯗꯨꯅ ꯐꯩꯗ ꯍꯧꯖꯤꯛꯇꯤ ꯍꯥꯏꯗꯤ ꯃꯄꯥꯟꯗꯩ ꯂꯩꯔ ꯆꯥꯕ ꯍꯥꯏꯁꯦ ꯀꯦꯃꯤꯀꯦꯜ ꯀꯩꯀꯩ ꯀꯩꯀꯩ ꯃꯌꯥꯝ ꯇꯝꯕ ꯉꯝꯕ ꯅꯠꯇꯦꯅ ꯏꯁꯥꯅ ꯊꯥꯖꯔꯗꯤ ꯍꯥꯏꯗꯤ ꯏꯁꯥꯅ ꯇꯧꯖꯕꯗꯨꯗꯤ ꯌꯥꯎꯋꯤ ꯌꯥꯎꯗꯦ ꯀꯩꯗꯧꯗꯦꯗꯣ ꯂꯣꯏꯅ ꯈꯪꯉꯒ ꯏꯁꯥꯅ ꯑꯐꯕ ꯃꯌꯥꯝ ꯇꯧ ꯌꯥꯔꯦ ꯑꯗꯩ ꯆꯥꯛꯈꯨꯝꯒꯤ ꯀꯩꯒꯤ ꯐꯠꯇ ꯃꯌꯥꯝꯗꯣ ꯀꯩꯅꯣ ꯀꯝꯄꯣꯁ ꯑꯣꯜꯍꯜꯂꯒ ꯍꯥꯞꯄ ꯈꯣꯠꯄ ꯑꯗꯨꯃꯥꯏꯅ ꯑꯗꯨꯝ ꯄꯥꯔꯇꯤ ꯇꯧꯌꯥꯔꯦꯗꯅ ꯃꯊꯪ ꯀꯩꯀꯩ ꯑꯩꯈꯣꯏꯔꯣ ꯑꯩꯈꯣꯏꯗꯤ ꯑꯩꯈꯣꯏꯗꯤ ꯍꯧꯖꯤꯛ ꯑꯂꯨ ꯊꯥꯈꯔꯦ ꯃꯔꯣꯏꯁꯨ ꯊꯥꯔꯦ ꯍꯧꯖꯤꯛ ꯈꯔ ꯆꯣꯡꯉꯛꯑꯦ ꯑꯗꯨꯅ ꯑꯗꯨꯝ ꯍꯧꯖꯤꯛ ꯍꯧꯔꯛꯄꯩ ꯌꯥꯝ ꯐꯖꯔꯤ ꯑꯩꯈꯣꯏꯁꯨ ꯑꯗꯨꯝ ꯄꯣꯠꯆꯩ ꯍꯧꯔꯛꯄꯩ ꯍꯣꯏ ꯍꯣꯏ ꯍꯣꯏ ꯑꯗꯨ ꯂꯥꯛꯑꯣ ꯑꯩꯈꯣꯏꯁꯨ ꯄꯤꯔꯛꯇꯣꯏꯅꯦ ꯑꯗꯣ ꯀꯩꯅꯣ ꯇꯧꯁꯦ ꯑꯗꯨꯝ ꯀꯣꯏꯔꯛꯑꯣ ꯅꯣꯡꯃ ꯑꯗꯨꯒ ꯌꯦꯡ ꯌꯦꯡꯕ ꯂꯥꯛꯑꯣ ꯊꯝꯃꯒꯦ